ꯁꯥ ꯁꯟ ꯌꯣꯛꯄꯒ ꯊꯕꯛꯁꯤꯅ ꯃꯤꯌꯥꯝꯒꯤ ꯐꯥꯔꯃꯔꯁꯤꯡꯒꯤꯗꯃꯛꯇꯗꯤ ꯌꯥꯝꯅ ꯀꯥꯅꯕꯅꯤ ꯁꯥ ꯁꯟ ꯍꯥꯏꯕꯁꯤ ꯌꯣꯛꯀꯗꯕꯅꯤ ꯃꯔꯝꯗꯤ ꯃꯤꯑꯣꯏꯕ ꯑꯃ ꯑꯣꯏꯕꯅ ꯂꯩꯇꯕ ꯌꯥꯗꯦ ꯌꯣꯛꯇꯕ ꯌꯥꯗꯦ ꯃꯔꯝꯗꯤ ꯃꯁꯤ ꯃꯌꯥꯝꯁꯤꯅ ꯃꯤꯌꯥꯝꯒꯤ ꯅꯠꯇ꯭ꯔꯒ ꯇꯥꯏꯕꯪ ꯃꯤꯒꯤ ꯉꯝꯗꯕ ꯊꯕꯛ ꯀꯌꯥ ꯑꯃ ꯃꯣꯏꯅꯁꯨ ꯃꯇꯦꯡ ꯄꯥꯡꯉꯤ ꯃꯔꯝꯗꯤ ꯁꯟ ꯌꯣꯛꯄꯁꯤ ꯁꯟ ꯌꯣꯛꯄꯁꯤꯅ ꯈ꯭ꯋꯥꯏꯗꯒꯤ ꯑꯩꯉꯣꯟꯗꯒꯤ ꯗꯃꯛꯇꯗꯤ ꯌꯥꯝꯅ ꯐꯒꯠꯍꯟꯅꯤꯡꯉꯤ ꯃꯔꯝꯗꯤ ꯁꯟ ꯌꯣꯛꯄꯁꯤꯅ ꯂꯧ ꯈꯣꯏꯕ ꯌꯥꯏ ꯁꯪꯒꯣꯝ ꯁꯨꯝꯂꯒ ꯌꯣꯜꯂꯒ ꯇꯥꯏꯕꯪ ꯃꯤꯗ ꯊꯛꯍꯜꯂꯒ ꯃꯁꯥ ꯄꯥꯍꯟꯕ ꯑꯗꯨꯒ ꯃꯁꯥ ꯅꯣꯏꯍꯟꯕ ꯑꯐꯕ ꯒ꯭ꯌꯥꯟ ꯑꯐꯕ ꯂꯧꯁꯤꯡ ꯊꯣꯛꯍꯜꯂꯤ ꯑꯗꯨꯅ ꯁꯟ ꯁꯥ ꯌꯣꯛꯄꯁꯤꯡꯁꯤꯗ ꯒꯣꯕꯔꯃꯦꯟꯅ ꯂꯣꯟ ꯐꯪꯍꯟꯕꯒꯨꯝꯕ ꯃꯆꯤꯟꯖꯥꯛ ꯋꯥꯠꯇ ꯄꯥꯗꯅ ꯐꯪꯍꯟꯕ ꯒꯣꯔꯃꯦꯟ ꯁꯥꯏꯠꯇꯒꯤꯁꯨ ꯑꯗꯣꯝ ꯑꯗꯣꯝꯒꯤ ꯀꯥꯟꯅꯕ ꯐꯥꯔꯃꯔꯁꯤꯡꯅꯁꯨ ꯂꯧꯕ ꯑꯗꯨꯅ ꯁꯥ ꯁꯟ ꯌꯣꯛꯄꯒꯤꯁꯤꯗꯤ ꯌꯥꯝꯅ ꯀꯥꯟꯅꯕ ꯊꯕꯛꯅꯤ ꯍꯥꯏꯅꯤꯡꯉꯤ ꯃꯔꯝꯗꯤ ꯃꯤꯑꯣꯏꯕ ꯍꯥꯏꯕꯁꯤꯅ ꯁꯥ ꯁꯟ ꯌꯣꯛꯄꯁꯦ ꯌꯥꯝꯅ ꯀꯥꯟꯅꯕ ꯇꯨꯡꯗ ꯂꯥꯛꯀꯗꯧꯔꯤꯕ ꯆꯍꯤ ꯆꯍꯤ ꯈꯨꯗꯤꯡꯗ ꯆꯍꯤ ꯂꯥꯛꯀꯗꯧꯔꯤꯕ ꯆꯍꯤ ꯂꯤꯁꯤꯡꯁꯤꯗ ꯁꯥ ꯁꯟꯁꯤꯗꯤ ꯌꯥꯎꯗꯕ ꯌꯥꯗꯦ ꯂꯩꯇꯕ ꯌꯥꯗꯦ ꯑꯗꯨꯅ ꯁꯤꯃ ꯒꯣꯔꯃꯦꯟ ꯁꯥꯏꯠꯇꯒꯤ ꯇꯤꯀꯥ ꯊꯥꯍꯟꯕ ꯃꯇꯝ ꯆꯥꯅ ꯅꯥꯔꯛ ꯑꯅꯥ ꯑꯌꯦꯛ ꯂꯥꯛꯄ ꯀꯥꯟꯗꯁꯨ ꯍꯤꯗꯥꯛ ꯀꯥꯞꯍꯟꯕ ꯃꯇꯝꯗꯨꯗ ꯒꯣꯔꯃꯦꯟ ꯁꯥꯏꯠꯇꯒꯤ ꯃꯇꯦꯡ ꯄꯥꯡꯍꯟꯅꯤꯡꯏ